ꯍꯂꯣ ꯚꯥꯏ

ꯇꯥꯏꯌꯦ ꯑꯗꯨꯝ ꯅꯨꯡꯉꯥꯏꯔꯦꯌꯦ ꯚꯥꯏ ꯚꯥꯏꯗꯤ ꯚꯥꯏ ꯍꯣꯏꯒꯤ ꯐꯦꯁꯇꯤꯕꯦꯜ ꯀꯨꯏꯔꯝꯂꯔꯣꯅꯤ ꯀꯨꯠ ꯐꯦꯁꯇꯤꯕꯦꯜ ꯑꯣ ꯍꯣ ꯑꯗꯨꯝ ꯅꯨꯡꯉꯥꯏꯔꯤ ꯍꯥꯏꯇꯥꯏꯌꯦ ꯚꯥꯏ ꯑꯗꯨ ꯍꯟꯗꯛ ꯀꯨꯠ ꯐꯦꯁꯇꯤꯕꯦꯜꯗꯔꯣ ꯍꯥꯏꯁꯦ ꯑꯣ ꯑꯗꯨꯝ ꯂꯥꯛꯀꯦ ꯂꯥꯀꯀꯦ ꯌꯥꯅꯤꯌꯦ ꯍꯣꯏ ꯍꯣꯏ ꯍꯣꯏ ꯅꯣꯏꯒꯤ ꯀꯨꯠ ꯐꯦꯁꯇꯤꯕꯦꯜꯗ ꯀꯔꯤ ꯀꯔꯤ ꯇꯧꯒꯦ ꯅꯣꯏ ꯈꯨꯟꯒꯤ ꯈꯨꯟꯖꯥ ꯃꯌꯥꯝ ꯑꯣ ꯅꯣꯏ ꯈꯨꯟꯒꯤ ꯈꯨꯟꯖꯥ ꯃꯌꯥꯝ ꯅꯠꯇ꯭ꯔꯣ ꯂꯥꯡꯗꯅ ꯈꯣꯠꯇꯅ ꯆꯣꯡꯗꯅ ꯐꯟꯗꯅ ꯀꯩ ꯍꯥꯏꯕ ꯑꯗꯨꯝ ꯄꯨꯕꯤꯔꯛꯀꯦ ꯄꯨꯕꯤꯔꯛꯀꯦ ꯌꯥꯅꯤ ꯌꯥꯅꯤ ꯌꯥꯎꯗꯦꯌꯦ ꯚꯥꯏ ꯑꯗꯨꯃ ꯅꯨꯡꯉꯥꯏꯔꯤ ꯍꯥꯏꯕ ꯇꯥꯏꯌꯦ ꯑꯗꯨ ꯚꯥꯏ ꯅꯣꯏꯒꯤ ꯀꯨꯠ ꯐꯦꯁꯇꯤꯕꯦꯜꯒꯤ ꯗꯦꯗ ꯀꯌꯥꯅꯣ ꯆꯞ ꯆꯥꯕꯤ ꯑꯩꯗꯣ ꯈꯪꯗ꯭ꯔꯕ

ꯃꯥꯅꯤ ꯑꯗꯣ ꯑꯗꯨꯗ ꯂꯥꯛꯄꯅꯗꯤ ꯐꯔꯅꯤ ꯑꯗꯨꯝ ꯍꯥꯏꯗꯤ ꯐꯦꯁꯇꯤꯕꯦꯜꯒꯤ ꯁꯦꯝ ꯁꯥꯕ ꯈꯣꯠꯄꯗꯣ ꯑꯩꯈꯣꯏꯅ ꯑꯗꯨꯝ ꯌꯥꯎꯗꯣꯏꯅꯦ ꯑꯩꯁꯨ ꯑꯗꯨꯝ ꯁꯦꯝ ꯁꯥꯕꯗꯣ ꯌꯥꯎꯕ ꯌꯥꯅꯤꯅꯦ ꯅꯣꯏ ꯅꯪꯒꯤ ꯒꯥꯔꯤ ꯑꯧꯕ ꯂꯧꯋꯦ ꯍꯥꯏꯕꯗꯨ ꯀꯔꯝꯕ ꯒꯥꯔꯤꯅꯣ ꯑꯣ ꯑꯣ ꯑꯣ ꯍꯦꯛꯇꯔ ꯍꯦꯛꯇꯔ ꯍꯣꯏ ꯌꯥꯅꯤ ꯌꯥꯅꯤ ꯑꯗꯨ ꯚꯥꯏ ꯍꯣꯏꯒꯤ ꯀꯨꯠ ꯐꯦꯁꯇꯤꯕꯦꯜꯁꯦ ꯑꯌꯨꯛ ꯇꯧꯕ꯭ꯔ ꯅꯨꯡꯊꯤꯟꯗ ꯇꯧꯕ꯭ꯔ ꯅꯨꯡꯗꯥꯡꯗ ꯇꯧꯕ꯭ꯔ ꯑꯍꯤꯡ ꯐꯥꯎ ꯑꯍꯤꯡ ꯐꯥꯎ ꯇꯧꯗꯣꯏꯕ ꯑꯣ ꯇꯧꯕꯁꯤꯕꯨꯗꯤ ꯑꯍꯤꯡꯗꯗꯤ ꯇꯧꯒꯟꯗꯕꯅꯤ ꯑꯌꯥꯝꯕꯅ ꯍꯣꯏ ꯍꯣꯏ ꯍꯟꯗꯛꯇꯤ ꯅꯣꯏꯒꯤ ꯚꯥꯏ ꯄꯣꯟꯊꯣꯛꯑ ꯂꯣꯏꯔꯦ ꯀꯩꯗꯧꯒꯦ ꯀꯨꯏꯗ꯭ꯔꯦ ꯑꯗꯨ ꯚꯥꯏ ꯍꯣꯏꯒꯤ ꯀꯨꯠ ꯐꯦꯁꯇꯤꯕꯦꯜꯗꯅꯦ ꯑꯥ ꯅꯨꯡꯗꯥꯡꯗ ꯅꯠ꯭ꯔꯣ ꯇꯧꯋꯦ ꯍꯥꯏꯁꯦ ꯑꯗꯨꯝ ꯅꯨꯡꯗꯥꯡꯗ ꯇꯧꯕ꯭ꯔꯣ ꯀꯃꯥꯏ ꯇꯧꯒꯦ ꯑꯗꯨ ꯀꯔꯤ ꯀꯔꯤ ꯀꯔꯤ ꯀꯔꯤ ꯁꯥ ꯇꯧꯒꯦ ꯑꯣꯛꯇꯨꯝꯗꯤ ꯇꯧꯕ꯭ꯔ ꯑꯣ ꯅꯣꯏꯗꯤ ꯇꯧꯗꯕ꯭ꯔ ꯁꯟꯒ ꯌꯦꯟꯒ ꯑꯗꯨꯅ ꯑꯗꯨꯝ ꯈꯔ ꯐꯔꯦ ꯑꯗꯨ ꯑꯗꯨꯝ ꯑꯅꯤꯗꯨ ꯇꯧꯔꯁꯤꯗꯅ ꯍꯥ ꯍꯣ ꯍꯣꯏ ꯍꯣ ꯑꯗꯨ ꯚꯥꯏ ꯍꯧꯖꯤꯛꯇꯤ ꯆꯥꯛ ꯏꯁꯤꯡ ꯆꯥꯔꯕ꯭ꯔꯣ ꯀꯃꯥꯏ ꯇꯧꯔꯒꯦ ꯍꯧꯖꯤꯛꯇꯤ ꯆꯥꯛ ꯏꯁꯤꯡ ꯆꯥꯔꯕ꯭ꯔꯥ ꯅꯪ ꯀꯃꯥꯏ ꯇꯧꯔꯒꯦ ꯑꯣ ꯑꯗꯨ ꯚꯥꯏ ꯍꯣꯏꯒꯤ ꯀꯨꯠ ꯐꯦꯁꯇꯤꯕꯦꯜꯗ ꯑꯩꯁꯨ ꯂꯥꯛꯄ ꯉꯝꯕ ꯑꯣꯏꯖꯒꯦ ꯚꯥꯏꯁꯨ ꯆꯥꯅ ꯊꯛꯅꯕ ꯃꯔꯝ ꯆꯥꯅ ꯚꯥꯏ ꯑꯃ ꯂꯥꯛꯀꯧꯕꯤꯅ ꯊꯤꯟꯕꯤꯔꯝꯣ ꯍꯣ ꯑꯗꯨꯗꯤ ꯊꯝꯃꯒꯦ ꯚꯥꯏ ꯍꯣꯏ ꯍꯣꯏ ꯍꯣꯏ ꯊꯝꯃꯦ ꯊꯃꯃꯦ